ꯍꯂꯣ ꯁꯤ ꯒ꯭ꯔꯣꯁꯔꯤ ꯗꯨꯀꯥꯟ ꯑꯣꯏꯔꯕꯣ ꯑꯩꯗꯣ ꯄꯣꯠ ꯈꯔ ꯂꯩꯒꯦ ꯇꯧꯕ ꯁꯤ ꯐꯤꯔꯣꯟ ꯀꯩꯀꯩꯁꯨ ꯑꯗꯨꯝ ꯌꯥꯎꯕ ꯅꯠꯇ꯭ꯔꯣ ꯑꯣ ꯖꯣꯀꯤꯡꯗ ꯑꯅꯤ ꯂꯧꯒꯦ ꯇꯧꯕ ꯑꯗꯨ ꯖꯣꯀꯤꯡ ꯑꯅꯤꯗꯣ ꯀꯩꯅꯣ ꯇꯧꯒꯦ ꯇꯧꯕ ꯑꯩꯒꯤ ꯁꯥꯏꯁꯁꯦ ꯑꯦꯛꯁ ꯑꯦꯛꯁ ꯑꯦꯜ ꯑꯣꯏꯌꯦꯕ ꯑꯥ ꯑꯗꯨ ꯁꯥꯏꯁꯇꯣ ꯂꯩꯒꯗ꯭ꯔꯥ ꯑꯣ ꯑꯗꯣ ꯄ꯭ꯔꯥꯁꯇꯤ ꯀꯃꯥꯏ ꯀꯃꯥꯏ ꯇꯧꯕ

ꯑꯥ ꯆꯥꯝꯉꯥꯒꯤ ꯑꯗꯨ ꯑꯣꯐꯔꯗꯗꯤ ꯇꯦꯟ ꯑꯣꯐ ꯂꯩꯔꯣ ꯀꯌꯥ ꯂꯩꯔꯤꯅꯣ ꯑꯣꯐ ꯑꯣ ꯑꯣꯐꯔꯁꯦ ꯑꯗꯨꯗꯤ ꯂꯨꯄꯥ ꯆꯥꯝꯉꯥ ꯍꯥꯏꯕꯅꯤꯀꯣ ꯖꯣꯀꯤꯡꯗꯣ

ꯑꯣ ꯑꯗꯨꯗꯤ ꯑꯣꯐꯔꯗ ꯑꯣꯏꯔꯗꯤ ꯆꯥꯝꯃꯔꯤ ꯇꯥꯔꯦꯅꯦꯀꯣ ꯑꯥ ꯑꯅꯤ ꯂꯧꯒꯦ ꯇꯧꯕ ꯑꯣ ꯑꯣ ꯆꯥꯇ꯭ꯔꯨꯛꯇꯩ ꯇꯦꯟ ꯑꯣꯐ ꯂꯩꯔꯗꯤ ꯆꯥꯝꯉꯥ ꯆꯥꯝꯉꯥꯗ ꯊꯥꯕ ꯑꯣ ꯑꯗꯣ ꯑꯉꯥꯡꯒꯤ ꯈꯣꯡꯒꯥꯎꯒꯨꯝꯕꯗꯤ ꯂꯩꯒꯗ꯭ꯔꯥ ꯕ꯭ꯂꯦꯛ ꯄꯦꯟꯒꯨꯝꯕꯗ ꯑꯥ ꯕ꯭ꯂꯦꯛ ꯄꯦꯟꯗꯣ ꯃꯦꯗꯤꯌꯝ ꯁꯥꯏꯁꯇ ꯂꯧꯒꯦꯕ ꯑꯣ ꯑꯗꯣ ꯄ꯭ꯔꯥꯏꯁꯇꯤ ꯀꯃꯥꯏ ꯀꯃꯥꯏ ꯇꯧꯒꯦ ꯑꯣ ꯑꯣꯐꯔꯗ ꯑꯣꯏꯗꯣꯏꯔꯣ

ꯑꯥ ꯒ꯭ꯔꯣꯁꯔꯤ ꯄꯣꯠꯁꯨ ꯈꯔ ꯂꯧꯒꯦ ꯇꯧꯕꯅꯤ ꯑꯗꯣ ꯀꯩꯅꯣꯒꯤ ꯐ꯭ꯔꯨꯏꯠꯁꯤꯡꯗ ꯗ꯭ꯔꯒꯟ ꯐ꯭ꯔꯨꯏꯠꯀꯨꯝꯕ ꯑꯗꯒꯤꯗꯤ ꯃꯦꯡꯒꯣꯒ ꯑꯦꯄꯜꯒ ꯂꯧꯒꯦ ꯇꯧꯕꯅꯦꯕ ꯑꯥ

ꯑꯣ ꯑꯩ ꯄꯥꯝꯃꯤꯁꯤ ꯗ꯭ꯔꯦꯒꯟ ꯐ꯭ꯔꯨꯏꯠꯅꯦ ꯑꯦꯄꯜꯒ ꯃꯦꯡꯒꯣꯒ ꯈꯛ ꯄꯥꯝꯖꯕꯅꯦꯕ ꯑꯗꯣ ꯀꯦ ꯖꯤꯗ ꯀꯌꯥ ꯀꯌꯥ ꯑꯣꯏꯒꯦ ꯄꯩꯁꯥ ꯃꯃꯜꯗꯤ

ꯃꯦꯡꯒꯣꯁꯦ ꯑꯦꯄꯜꯗꯤ ꯀꯌꯥꯃꯨꯛ ꯂꯩꯒꯦ ꯑꯣ ꯑꯗꯨꯗꯤ ꯗ꯭ꯔꯦꯒꯟ ꯐ꯭ꯔꯨꯏꯠꯇꯣ ꯍꯣꯡꯉꯦ ꯍꯥꯏꯔꯕꯅꯤꯅꯀꯣ ꯋꯥꯟ ꯀꯩꯅꯣꯗ ꯊꯥꯗꯣꯛꯑꯕꯅꯤꯅ ꯀꯦ ꯖꯤ ꯃꯉꯥ ꯂꯧꯖꯔꯒꯦꯕ ꯗ꯭ꯔꯦꯒꯟ ꯐ꯭ꯔꯨꯏꯠꯇꯣ ꯑꯥ ꯑꯣ ꯑꯣ ꯍꯣꯏ ꯑꯗꯨ ꯀꯦ ꯖꯤ ꯃꯉꯥ ꯂꯧꯖꯔꯒꯦꯕ ꯗ꯭ꯔꯦꯒꯟ ꯐ꯭ꯔꯨꯏꯠꯇꯣ ꯑꯥ ꯑꯗꯨꯒ

ꯍꯣꯏ ꯑꯗꯣ ꯑꯦꯄꯜꯗꯣ ꯀꯦ ꯖꯤ ꯑꯅꯤ ꯂꯧꯔꯒꯦꯀꯣ ꯃꯦꯡꯒꯣꯅ ꯑꯃ ꯂꯧꯔꯒꯦꯕ ꯑꯗꯨ ꯒ꯭ꯔꯣꯁꯔꯤꯒꯤ ꯄꯣꯠ ꯀꯩꯀꯩꯁꯦ ꯑꯂꯨ ꯀꯩꯀꯩꯗꯤ ꯌꯥꯎꯕ ꯅꯠꯇ꯭ꯔꯣ

ꯑꯥ ꯑꯥ ꯑꯣ ꯇꯤꯜꯍꯧꯒ ꯆꯅꯝꯒꯗꯤ ꯌꯥꯎꯕ ꯅꯠꯇ꯭ꯔꯣ ꯑꯥ ꯇꯤꯜꯍꯧꯁꯦ ꯆꯅꯝꯒꯗꯣ ꯀꯦ ꯖꯤ ꯑꯅꯤ ꯑꯅꯤ ꯂꯧꯖꯔꯒꯦꯕ ꯇꯤꯜꯍꯧ ꯆꯅꯝꯗꯣ ꯑꯗꯨꯒ ꯑꯂꯨꯗꯨꯅ ꯑꯥ ꯑꯥ ꯑꯂꯨꯗꯣ ꯑꯗꯨꯗꯨꯅ ꯀꯤꯂꯣ ꯃꯔꯤ ꯂꯧꯒꯦ ꯇꯧꯕꯅꯦꯕ ꯍꯣꯏ ꯀꯩꯅꯣꯗꯤ ꯂꯩꯕ꯭ꯔꯣ ꯃꯆꯨꯀꯥꯗꯤ ꯌꯥꯏꯉꯪꯒꯨꯝꯕ

ꯄꯤꯀꯦꯠꯇ ꯀꯌꯥꯃꯨꯛ ꯊꯥꯏꯅꯣ ꯑꯣ ꯇꯨ ꯐꯤꯞꯇꯤ ꯄꯤꯕ ꯑꯆꯧꯕꯗꯨ ꯑꯍꯨꯝ ꯂꯧꯖꯔꯒꯦꯕ ꯑꯂꯨꯒꯤ ꯀꯦ ꯖꯤꯗ ꯄ꯭ꯔꯥꯏꯁ ꯀꯌꯥꯅꯣ ꯑꯣ ꯑꯣ ꯑꯗꯨꯗꯤ ꯀꯦ ꯖꯤ ꯃꯉꯥ ꯂꯧꯖꯔꯒꯦꯀꯣ ꯑꯣ ꯑꯗꯨꯗꯤ ꯀꯩꯅꯣ ꯑꯣ ꯍꯣꯏ ꯑꯗꯨꯗꯤ ꯑꯩꯅ ꯉꯁꯥꯏ ꯍꯥꯏꯖꯈꯤꯕ ꯃꯌꯥꯝꯗꯣ ꯍꯌꯦꯡ ꯑꯌꯨꯛ ꯄꯨꯡ ꯃꯥꯄꯟ ꯅꯪꯅꯕ ꯑꯗꯨꯝ ꯂꯧ ꯂꯥꯛꯄ ꯌꯥꯒꯗ꯭ꯔꯥ

ꯑꯣ ꯑꯣ ꯑꯗꯨꯗꯤ ꯑꯩ ꯍꯌꯦꯡ ꯂꯧꯕ ꯂꯥꯛꯆꯔꯒꯦꯀꯣ

ꯑꯧ ꯑꯥ ꯑꯗꯣ ꯗꯤꯂꯤꯚꯔꯤꯗꯤ ꯇꯧꯍꯟꯕꯤꯔꯛꯑꯅꯨ ꯑꯩ ꯑꯗꯨꯝ ꯂꯧ ꯂꯥꯛꯆꯔꯒꯦꯀꯣ ꯍꯥꯏꯗꯤ ꯑꯋꯥꯠ ꯑꯄꯥ ꯈꯔ ꯑꯣ ꯑꯥ ꯑꯥ ꯑꯗꯣ ꯄꯩꯁꯥꯗꯣ ꯍꯌꯦꯡ ꯀꯦꯁꯇ ꯂꯥꯛꯑ ꯊꯤꯖꯒꯦꯀꯣ

ꯎꯝ ꯑꯗꯨꯗꯤ ꯊꯝꯖꯔꯒꯦ ꯍꯌꯦꯡ ꯂꯥꯛꯆꯔꯒꯦꯀꯣ ꯑꯧ ꯊꯝꯃꯦ ꯊꯝꯃꯦ